ꯑꯅꯧꯕ ꯃꯥꯂꯦꯝꯁꯤꯗ ꯃꯅꯤꯄꯨꯔꯤ ꯂꯣꯟ ꯑꯁꯤꯅ ꯃꯥꯌꯣꯛꯅꯔꯤꯕꯁꯤꯡ ꯍꯥꯏꯇꯥꯔꯒꯗꯤ ꯑꯩꯈꯣꯏꯒꯤ ꯃꯅꯤꯄꯨꯔꯤ ꯂꯣꯟ ꯖꯦ ꯃꯌꯥꯝ ꯃꯥꯡꯗ ꯉꯥꯡꯕ ꯀꯥꯟꯗ ꯍꯥꯏꯗꯤ ꯏꯪꯂꯤꯁ ꯅꯠꯇ꯭ꯔꯒ ꯍꯤꯟꯗꯤ ꯌꯥꯎꯗ꯭ꯔꯒꯗꯤ ꯃꯥꯖꯦ ꯂꯥꯏꯔꯤꯛ ꯍꯩꯇꯕ ꯅꯦ ꯍꯥꯏꯅ ꯑꯗꯨꯝ ꯈꯟꯅꯩ ꯑꯗꯨꯗꯒꯤ ꯇꯤꯕꯤ ꯁꯦꯔꯦꯜꯗ ꯍꯧꯖꯤꯛ ꯇꯒꯤ ꯃꯇꯧ ꯇꯝꯅꯔꯑꯒ ꯍꯥꯏꯗꯤ ꯂꯣꯟꯁꯤꯡ ꯑꯈꯣꯏꯒꯤ ꯃꯩꯇꯩꯒꯤ ꯂꯣꯟꯁꯤꯡꯖꯦ ꯃꯍꯨꯠ ꯁꯤꯟꯗꯦꯛꯄꯒꯤ ꯃꯋꯣꯡ ꯎꯔꯛꯑꯦ ꯍꯥꯏꯗꯤ ꯏꯃꯥ ꯏꯄꯥ ꯍꯥꯏꯕꯗꯒꯤ ꯗꯦꯗꯤꯒꯨꯝꯕ ꯑꯗꯨꯗꯒꯤ ꯃꯃꯤꯒꯨꯝꯕ ꯑꯗꯩ ꯑꯪꯀꯜꯒꯨꯝꯕ ꯀꯀꯥ ꯍꯥꯏꯒꯗꯕꯗ ꯑꯪꯀꯜꯒꯨꯝꯕ ꯏꯆꯦ ꯍꯥꯏꯒꯗꯕꯗ ꯁꯤꯁꯇꯔꯒꯨꯝꯕ ꯑꯗꯨꯝꯕ ꯂꯣꯏꯅ ꯁꯤꯟꯅꯔꯛꯑꯦ ꯍꯥꯏꯗꯤ